ꯑꯩꯅ ꯏꯃꯥꯟꯅꯕꯁꯤꯡꯒꯤ ꯂꯩꯀꯣꯜꯁꯤꯡ ꯊꯥꯕꯗ ꯑꯩꯅ ꯃꯇꯦꯡ ꯄꯥꯡꯕꯗ ꯑꯩꯅ ꯃꯈꯣꯏꯗ ꯍꯩꯀꯣꯜ ꯂꯩꯀꯣꯜꯁꯤꯡ ꯑꯁꯤ ꯊꯥꯕꯗ ꯐꯪꯂꯤꯕ ꯄꯣꯠꯁꯤꯡ ꯑꯁꯤꯗꯒꯤ ꯀꯥꯅꯕ ꯀꯌꯥ ꯑꯃꯁꯨ ꯑꯩꯅ ꯈꯪꯍꯜꯂꯤ ꯑꯗꯨꯒ ꯃꯈꯣꯏꯗ ꯊꯥꯔꯤꯕ ꯄꯣꯠꯁꯤꯡ ꯑꯁꯤ ꯀꯝꯗꯧꯅ ꯊꯥꯒꯅꯤ ꯑꯗꯨꯒ ꯃꯐꯝꯁꯤꯗ ꯅꯠꯇꯕ ꯑꯇꯣꯞꯄ ꯃꯐꯝꯗ ꯐꯪꯕ ꯍꯩ ꯔꯥꯁꯤꯡ ꯄꯥꯝꯕꯤꯁꯤꯡ ꯑꯁꯤ ꯃꯇꯧ ꯀꯝꯗꯧꯅ ꯊꯥꯒꯅꯤ ꯍꯥꯏꯕꯒꯤ ꯂꯝꯕꯤꯁꯤꯡ ꯑꯗꯣ ꯑꯩꯅ ꯐꯖꯅ ꯇꯥꯛꯇꯅ ꯃꯌꯥꯝꯗ ꯀꯥꯟꯅꯕꯗꯣ ꯑꯩꯅ ꯐꯪꯍꯜꯂꯤ